ꯑꯩꯈꯣꯏꯒꯤ ꯀꯜꯆꯔꯗ ꯃꯔꯨ ꯑꯣꯏꯕ ꯊꯕꯛꯇꯤ ꯂꯧꯎ ꯁꯤꯡꯉꯧꯕꯁꯤꯅ ꯃꯔꯨ ꯑꯣꯏꯕ ꯀꯜꯆꯔ ꯑꯃ ꯑꯣꯏꯔꯝꯃꯤ ꯑꯗꯨꯕꯨ ꯍꯧꯖꯤꯛꯀꯤ ꯃꯤꯔꯣꯜꯒꯗꯤ ꯆꯥꯟꯅꯕ ꯋꯥꯠꯂꯛꯂꯦ ꯃꯔꯝꯗꯤ ꯍꯧꯖꯤꯛꯀꯤ ꯃꯤꯔꯣꯜꯁꯤꯡꯅ ꯂꯥꯏꯔꯤꯛ ꯂꯥꯏꯁꯨ ꯇꯝꯈꯤꯕ ꯑꯗꯒꯤ ꯑꯇꯣꯞꯄ ꯃꯄꯥꯟ ꯂꯝꯗ ꯆꯠꯈꯤꯕꯁꯤꯅ ꯃꯔꯝ ꯑꯣꯏꯔꯒ ꯊꯥꯏꯅꯉꯩꯒꯤ ꯑꯔꯤꯕ ꯀꯜꯆꯔ ꯑꯁꯤ ꯈꯔ ꯈꯔ ꯇꯞꯅ ꯇꯞꯅ ꯊꯥꯗꯣꯂꯛꯂꯤ